ꯑꯩꯖꯦ ꯇ꯭ꯋꯦꯟꯇꯤ ꯁꯤꯛꯁꯇꯤꯟꯗꯒꯤ ꯍꯧꯔꯛꯄꯅꯦ ꯕꯦꯠꯃꯤꯟꯇꯟ ꯁꯥꯟꯅꯕꯖꯦ ꯌꯥꯝ ꯄꯤꯛꯏꯉꯩꯗꯒꯤ ꯑꯗꯨꯝ ꯌꯥꯝ ꯀꯟꯅ ꯄꯤꯛꯄꯕꯨꯗꯤ ꯑꯣꯏꯗ꯭ꯔꯦ ꯑꯗꯨ ꯑꯣꯏꯇꯥꯔꯖꯨ ꯑꯩꯈꯣꯏꯒꯤ ꯂꯩꯀꯥꯏꯒꯤ ꯑꯍꯟ ꯃꯌꯥꯝ ꯑꯃꯒ ꯇꯧꯔꯒ ꯃꯣꯏꯒ ꯄꯨꯟꯅ ꯁꯥꯟꯅꯃꯤꯟꯅꯔꯛꯄꯗꯒꯤ ꯑꯩꯅ ꯃꯁꯥꯅ ꯑꯁꯤꯗ ꯈꯣꯡꯗꯥꯕꯖꯦ ꯑꯗꯨꯗꯩ ꯍꯧꯈ꯭ꯔꯦ ꯑꯗꯨꯝ ꯄꯥꯝꯕꯖꯦ ꯑꯗꯨꯗꯨꯒꯤ ꯃꯇꯨꯡꯗ ꯇꯨ ꯊꯥꯎꯁꯟ ꯑꯥꯏꯠꯇꯤꯟꯗ ꯑꯩꯒ ꯏꯃꯥꯟꯅꯕ ꯑꯝꯒ ꯄꯨꯟꯅ ꯑꯩꯈꯣꯏ ꯗꯕꯜꯒꯤꯗ ꯕꯦꯠꯃꯤꯟꯇꯟꯗ ꯊꯣꯛꯄꯅꯦ ꯇꯣꯔꯅꯃꯦꯟ ꯑꯃ ꯑꯗꯨ ꯑꯟꯗꯔ ꯐꯤꯞꯇꯤꯟꯒꯤꯗ ꯊꯣꯛꯑꯦ ꯑꯗꯣ ꯃꯇꯝꯗꯨꯗ ꯑꯩꯈꯣꯏꯒ ꯇꯥꯈꯤꯕ ꯑꯣꯞꯄꯅꯦꯟꯗꯣ ꯑꯩꯈꯣꯏ ꯗꯥꯎ ꯌꯥꯗꯕ ꯍꯥꯏꯒꯗ꯭ꯔ ꯑꯩꯈꯣꯏꯗꯒꯤ ꯍꯦꯟꯅ ꯑꯦꯛꯁꯄꯤꯔꯦꯟꯁ ꯂꯩꯔꯕ ꯑꯍꯟ ꯈꯔꯒ ꯇꯥꯈꯤ ꯑꯗꯨꯗ ꯑꯗꯨꯝ ꯁꯦꯠ ꯑꯅꯤꯗ ꯑꯗꯨꯝ ꯄꯣꯍꯧꯔꯦ ꯑꯩꯈꯣꯏꯖꯦ ꯑꯗꯨꯗ ꯑꯗꯨꯒꯤ ꯃꯇꯨꯡꯗ ꯑꯩꯁꯦ ꯑꯗꯨꯝ ꯀꯟꯅ ꯍꯣꯠꯅꯔꯦ ꯍꯣꯠꯅꯔꯕ ꯃꯇꯨꯡꯗ ꯑꯩꯁꯦ ꯇ꯭ꯋꯦꯟꯇꯤ ꯇ꯭ꯋꯦꯟꯇꯤꯗ ꯑꯃꯨꯛ ꯌꯥꯝ ꯀꯟꯅ ꯅꯥꯔꯨꯏ ꯇ꯭ꯋꯦꯟꯇꯤ ꯇ꯭ꯋꯦꯟꯇꯤꯗ ꯌꯥꯝ ꯀꯟꯅ ꯅꯥꯈꯤꯕꯗꯒꯤ ꯑꯩꯁꯦ ꯆꯍꯤ ꯑꯍꯨꯝꯁꯦ ꯑꯗꯨꯝ ꯃꯥꯡꯉꯦ ꯑꯗꯣ ꯆꯍꯤ ꯑꯍꯨꯝꯁꯦ ꯃꯥꯡꯉꯒꯁꯨ ꯑꯩꯅ ꯑꯩ ꯍꯣꯠꯅꯕꯗꯤ ꯂꯦꯞꯈꯤꯗꯦ ꯇ꯭ꯋꯦꯟꯇꯤ ꯇ꯭ꯋꯦꯟꯇꯤ ꯊ꯭ꯔꯤꯗꯒꯤ ꯑꯃꯨꯛ ꯑꯩ ꯍꯟꯗꯛ ꯃꯦꯗꯒꯤ ꯑꯦꯄ꯭ꯔꯤꯜꯗꯒꯤ ꯁꯥꯟꯅꯕ ꯍꯧꯔꯛꯄꯅꯦ ꯑꯃꯨꯛ ꯁꯥꯅꯕ ꯍꯧꯔꯛꯄꯁꯤꯗ ꯑꯃꯨꯛ ꯏꯔꯥꯡ ꯑꯃꯨꯛ ꯊꯣꯛꯆꯜꯂꯛꯑꯦ ꯃꯦꯗ ꯃꯦꯗ ꯏꯔꯥꯡ ꯊꯣꯛꯂꯛꯄꯗꯒꯤ ꯁꯥꯟꯅꯕꯖꯦ ꯑꯗꯨꯝ ꯊꯥ ꯑꯃ ꯑꯅꯤꯃꯨꯛꯇꯤ ꯂꯦꯞꯄꯦ ꯂꯦꯞꯄꯒꯁꯨ ꯑꯩꯅ ꯐꯤꯖꯤꯀꯦꯜ ꯇ꯭ꯔꯦꯅꯤꯡ ꯑꯗꯨꯝ ꯐꯖꯅ ꯇꯧꯏ ꯂꯦꯞꯇꯦ ꯑꯗꯨꯗꯒꯤ ꯍꯟꯗꯛꯀꯤ ꯑꯣꯛꯇꯣꯕꯔ ꯗꯦꯠ ꯅꯥꯏꯟꯗ ꯑꯩꯒꯤ ꯑꯣꯖꯥ ꯁꯥꯔ ꯁꯨꯁꯤꯜ ꯑꯗꯨ ꯊꯦꯡꯅꯈꯤ ꯁꯥꯔ ꯁꯨꯁꯤꯜꯁꯦ ꯊꯦꯡꯅꯔꯕ ꯃꯇꯨꯡꯗ ꯑꯩ ꯃꯉꯣꯟꯗ ꯐꯖꯅ ꯕꯦꯠꯃꯤꯟꯇꯟꯒꯤ ꯀꯣꯆꯤꯡꯁꯦ ꯍꯧꯔꯛꯏ ꯃꯉꯣꯟꯗ ꯐꯖꯅ ꯀꯣꯆꯤꯡ ꯇꯧꯔꯕ ꯃꯇꯨꯡꯗ ꯊꯥ ꯍꯧꯖꯤꯛ ꯑꯟꯗꯔ ꯄ꯭ꯔꯣꯁꯦꯁꯇꯁꯨ ꯂꯩꯔꯤ ꯊꯥ ꯑꯃꯃꯨꯛꯀꯤ ꯆꯥꯡꯗ ꯍꯧꯖꯤꯛ ꯑꯩꯈꯣꯏ ꯐꯖꯅ ꯇ꯭ꯔꯦꯅꯤꯡ ꯍꯧꯔꯦ ꯍꯟꯗꯛꯀꯤ ꯁꯟꯗꯦꯗꯒꯤꯗꯤ ꯑꯩꯈꯣꯏ ꯐꯤꯖꯤꯀꯦꯜ ꯇ꯭ꯔꯦꯅꯤꯡꯁꯦ ꯍꯧꯔꯒꯅꯤ ꯐꯤꯖꯤꯀꯦꯜ ꯇ꯭ꯔꯦꯅꯤꯡꯁꯦ ꯍꯧꯔ ꯃꯇꯨꯡꯗ ꯑꯩꯈꯣꯏ ꯇꯣꯔꯅꯥꯃꯦꯟꯀꯤ ꯑꯃꯨꯛ ꯂꯥꯛꯑꯅꯤ ꯍꯟꯗꯛꯀꯤ ꯖꯨꯟ ꯖꯨꯂꯥꯏ ꯁꯥꯏꯋꯥꯏꯗ ꯂꯥꯛꯀꯗꯧꯔꯤꯕ ꯇ꯭ꯋꯦꯟꯇꯤ ꯐꯣꯔꯒꯤ ꯑꯗꯣ ꯇꯣꯔꯅꯥꯃꯦꯟꯁꯤꯗ ꯑꯩ ꯄꯥꯔꯇꯤꯁꯤꯄꯦꯠ ꯇꯧꯒꯅꯤ ꯑꯃꯁꯨꯡ ꯃꯥꯏ ꯄꯥꯛꯄ ꯉꯝꯅꯕ ꯍꯣꯠꯅꯒꯅꯤ